ꯁꯥꯡꯂꯕ ꯕꯥꯏꯛꯀꯤ ꯑꯣꯏꯕ ꯈꯣꯡꯆꯠ ꯅꯠꯇ꯭ꯔꯒ ꯀꯣꯏꯕ ꯆꯠꯄ ꯍꯥꯏꯕꯒꯤ ꯁꯦꯝ ꯁꯥꯕ ꯍꯥꯏꯔꯒꯗꯤ ꯑꯩ ꯀꯌꯥꯝ ꯀꯨꯏꯅ ꯁꯥꯡꯅ ꯆꯠꯀꯅꯤ ꯅꯠꯇ꯭ꯔꯒ ꯇꯦꯟꯇꯛꯅ ꯆꯠꯀꯅꯤ ꯍꯥꯏꯕꯗꯣ ꯈꯪꯉꯒ ꯁꯥꯡꯒꯗꯕ ꯑꯣꯏꯔꯒꯗꯤ ꯐꯤꯔꯣꯟ ꯑꯩꯅ ꯁꯦꯠꯅ ꯆꯥꯅꯕ ꯐꯤꯔꯣꯟ ꯈꯔ ꯌꯥꯝꯅ ꯍꯥꯞꯄꯅꯤ ꯅꯠꯇ꯭ꯔꯒ ꯇꯦꯟꯇꯛꯅ ꯑꯣꯏꯔꯒꯅ ꯌꯥꯝꯅ ꯍꯥꯞꯄꯔꯣꯏ ꯑꯗꯨꯃꯥꯏꯅ ꯁꯦꯝ ꯁꯥꯔꯒ ꯑꯩ ꯄꯨꯒꯅꯤ ꯑꯗꯨꯒ ꯑꯩꯈꯣꯏ ꯀꯥꯟꯅꯒꯗꯕ ꯄꯣꯠꯂꯝꯁꯤꯡ ꯍꯥꯏꯔꯒꯗꯤꯀꯣ ꯑꯩꯅ ꯆꯥꯅ ꯊꯛꯅꯕ ꯏꯁꯤꯡꯅꯆꯤꯡꯕ ꯑꯆꯥꯄꯣꯠ ꯈꯔ ꯆꯥꯅ ꯊꯛꯅꯕ ꯆꯦꯡꯄꯥꯛꯀꯨꯝꯕ ꯑꯣꯏꯔꯒꯁꯨ ꯍꯣꯏ ꯆꯦꯡꯄꯥꯛꯀꯨꯝꯕ ꯆꯥꯅ ꯊꯛꯅꯕ ꯕꯤꯁꯀꯤꯠ ꯏꯁꯤꯡꯒꯨꯝꯕ ꯈꯔ ꯄꯨꯖꯔꯅꯤ